ꯍꯜꯂꯣ ꯑꯥ ꯍꯜꯂꯣ ꯅꯨꯡꯉꯥꯏꯔꯤꯕ꯭ꯔꯣ ꯀꯔꯝ ꯅꯨꯡꯉꯥꯏꯔꯦ ꯀꯔꯝ ꯂꯩꯕ꯭ꯔꯣ ꯍꯣꯏ ꯅꯨꯡꯁꯥ ꯁꯥꯕꯒꯤꯀꯣ ꯍꯣꯏ ꯑꯩꯁꯨ ꯑꯗꯨꯝ ꯀꯔꯤ ꯇꯧꯒꯦꯔ ꯇꯨꯝꯐꯝꯗꯒꯤ ꯑꯗꯨꯝ ꯂꯩꯌꯦ ꯍꯣꯏ ꯍꯣꯏ ꯆꯠꯁꯦ ꯑꯗꯨ ꯍꯧꯖꯤꯛ ꯀꯣꯏꯕ ꯆꯠꯁꯦ ꯍꯥꯏꯕ꯭ꯔꯥ ꯀꯩꯗꯧꯉꯩ ꯀꯣꯏꯕ ꯆꯠꯁꯦ ꯍꯥꯏꯕ꯭ꯔꯥ ꯑꯗꯨ ꯍꯧꯖꯤꯛꯇꯤ ꯃꯇꯝꯁꯨ ꯂꯩꯇ꯭ꯔꯦ ꯉꯁꯤꯗꯤ ꯍꯣꯏ ꯍꯣꯏ ꯅꯦꯛꯁ ꯋꯤꯛꯃ ꯅꯦꯛꯁ ꯋꯤꯛ ꯁꯦꯇꯔꯗꯦ ꯑꯉꯥꯡꯈꯣꯏ ꯐꯥꯔꯁ ꯁꯇꯔꯗꯦꯅꯤꯅꯦ ꯑꯗꯨ ꯂꯣꯏꯅꯃꯛ ꯑꯉꯥꯡꯒꯨꯝꯕ ꯑꯗꯨ ꯃꯔꯨꯞ ꯈꯣꯏꯁꯨ ꯀꯧꯔꯒ ꯆꯠꯁꯤꯔ ꯑꯗꯨ ꯑꯗꯨ ꯋꯥꯇꯔꯐꯣꯜꯗꯗꯤ ꯅꯨꯡꯉꯥꯏꯕ꯭ꯔꯥ

ꯑꯥ ꯑꯗꯨ ꯋꯥꯇꯔ ꯋꯥꯇꯔꯐꯣꯜꯗꯗꯤ ꯖꯒꯥꯗꯨ ꯌꯥꯝ ꯅꯨꯡꯉꯥꯏꯀꯣ ꯑꯗꯨ ꯀꯅꯥ ꯀꯅꯥ ꯆꯠꯁꯦ ꯍꯥꯏꯕ꯭ꯔꯥ ꯍꯣꯏ ꯑꯗꯨ ꯆꯥꯛꯀꯨꯝꯕ ꯇꯤꯐꯤꯟꯒꯨꯝꯕꯗꯨ ꯑꯩꯈꯣꯏꯅ ꯄꯨꯔꯒ ꯆꯥꯁꯤꯔ ꯍꯣꯏ ꯑꯗꯨꯒ ꯃꯔꯨꯞꯈꯣꯏꯗ ꯑꯩ ꯃꯔꯨꯞꯈꯣꯏꯗꯨ ꯃꯤ ꯑꯩꯒꯤ ꯃꯔꯨꯞ ꯑꯍꯨꯝ ꯀꯧꯕ ꯌꯥꯒꯦꯔ ꯑꯩꯒꯤ ꯃꯔꯨꯞ ꯔꯣꯁꯃꯦꯔꯤ ꯁꯣꯐꯤꯌꯥ ꯁꯤꯅꯤ ꯑꯩꯈꯣꯏꯗꯨ ꯀꯧꯔꯒ ꯆꯠꯁꯦ ꯑꯗꯨ ꯁꯥꯏꯅꯤꯡꯉꯥꯏꯒꯨꯝꯕ ꯆꯥꯅꯤꯡꯉꯥꯏꯒꯨꯝꯕ ꯑꯩꯈꯣꯏꯅ ꯂꯣꯏꯅꯃꯛ ꯂꯧꯔꯒ ꯆꯠꯁꯤꯔ ꯍꯣꯏ ꯑꯗꯨ ꯄꯨꯡ ꯀꯌꯥꯗꯒꯤ ꯆꯠꯁꯤꯔ ꯒꯥꯔꯤ ꯑꯃ ꯀꯅꯥꯒꯤ ꯒꯥꯔꯤꯅ ꯆꯠꯁꯤꯔ ꯑꯗꯨ ꯒꯥꯔꯤꯁꯨ ꯊꯤꯕ ꯇꯥꯔꯦꯅꯦꯀꯣ ꯍꯣꯏ